ꯑꯦꯝ ꯀꯦ ꯏꯁꯇꯣꯔꯅꯦ ꯍꯥꯏꯕꯤꯌꯨ ꯑꯣ ꯃꯥꯅꯦ ꯃꯥꯅꯦ ꯑꯦꯝ ꯀꯦ ꯏꯁꯇꯣꯔꯒꯤꯅꯤ ꯑꯣ ꯂꯩꯌꯦ ꯑꯣ ꯑꯇꯣꯞꯄ ꯀꯩꯀꯩ ꯑꯣꯏꯗꯣꯏꯅꯣ ꯑꯂꯨ ꯇꯤꯜꯍꯧ ꯈꯛ ꯑꯣꯏꯗꯣꯏꯔꯥ ꯅꯠꯇ꯭ꯔꯒ ꯑꯇꯣꯞꯄ ꯑꯩꯈꯣꯏꯒꯤ ꯀꯩꯅꯣꯗ ꯐꯪꯕ ꯌꯦꯔꯨꯝꯕꯨꯗꯤ ꯈꯇꯪ ꯋꯥꯠꯂꯤꯕꯀꯣ ꯍꯥꯏꯗꯤ ꯑꯗꯨꯒ ꯑꯇꯣꯞꯄꯗꯤ ꯂꯣꯏꯃꯛ ꯂꯩꯒꯅꯤ

ꯑꯂꯨ ꯑꯂꯨꯁꯦ ꯀꯦꯖꯤꯗ ꯍꯧꯖꯤꯛ ꯂꯨꯄꯥ ꯀꯨꯟ ꯃꯔꯤꯗ ꯊꯥꯏ ꯀꯦꯖꯤ ꯀꯌꯥꯃꯨꯛ ꯂꯧꯕꯤꯒꯗꯕꯅꯣ ꯑꯗꯨ ꯑꯣꯏꯕ ꯇꯥꯔꯒꯗꯤ ꯀꯦꯖꯤꯗꯣ ꯀꯩꯅꯣꯗ ꯁꯥꯔꯒꯦ ꯀꯨꯟ ꯃꯔꯤ ꯐꯥꯎꯗ ꯁꯥꯕ ꯌꯥꯒꯅꯤ ꯀꯨꯟ ꯃꯔꯤ ꯅꯠꯇꯦ ꯀꯨꯟꯅꯤꯊꯣꯏꯗ ꯁꯥꯕ ꯌꯥꯒꯅꯤ ꯀꯨꯟꯊ꯭ꯔꯥ ꯃꯉꯥ ꯂꯩꯒꯅꯤ ꯍꯣꯜ ꯁꯦꯜꯗ ꯑꯣ ꯍꯧꯖꯤꯛ ꯑꯗꯨꯝ ꯂꯥꯛꯄꯤꯔꯣ ꯌꯥꯔꯅꯤ